ꯍꯂꯣ ꯑꯥ ꯍꯂꯣ ꯎꯝ ꯁꯣꯝꯁꯦ ꯐꯨꯠꯕꯣꯜ ꯌꯣꯟꯕ ꯃꯤ ꯅꯠꯇꯕ꯭ꯔꯣ ꯑꯣ ꯑꯩꯁꯦ ꯐꯨꯠꯕꯣꯜ ꯅꯝꯕꯔ ꯐꯥꯏꯚ ꯂꯩꯅꯤꯡꯕ ꯕꯣꯜꯗ ꯅꯝꯕꯔ ꯐꯥꯏꯚꯀꯤ ꯑꯗꯨ ꯃꯃꯟꯁꯦ ꯀꯌꯥ ꯄꯤꯕ ꯑꯁ ꯃꯃꯟ ꯌꯥꯝ ꯀꯥꯈ꯭ꯔꯦꯅ ꯀꯃꯥꯏꯅ ꯇꯧꯕ꯭ꯔꯣ ꯑꯁ ꯃꯃꯟꯁꯦ ꯀꯥꯈꯤꯕꯗꯨ ꯈꯔ ꯍꯌꯦꯡ ꯈꯔ ꯇꯥꯕꯤꯕꯗꯤ ꯌꯥꯔꯣꯏꯗ꯭ꯔꯣ ꯅꯥꯏꯟꯇꯤꯗꯣ ꯍꯥꯟꯅ ꯃꯃꯟ ꯌꯥꯝ ꯅꯦꯝꯅ ꯂꯩꯔꯝꯕ꯭ꯔꯥ ꯍꯧꯖꯤꯛ ꯌꯥꯝ ꯀꯥꯈꯤꯕꯗꯣ ꯑꯁ ꯅꯨꯡꯉꯥꯏꯕ ꯋꯥꯠꯂꯦꯕ ꯎꯝ ꯍꯣꯏ ꯑꯗꯨꯗꯤ ꯍꯌꯦꯡꯒꯨꯝꯕ ꯑꯩ ꯑꯗꯨꯝ ꯅꯨꯡꯊꯤꯟꯗ ꯑꯣꯏꯔꯁꯨ ꯑꯗꯨꯝ ꯑꯩ ꯂꯥꯛꯆꯔꯒꯦ ꯎꯝ ꯎꯝ ꯅꯝꯕꯔ ꯐꯥꯏꯚꯀꯤꯅꯤꯀꯣ ꯎꯝ ꯎꯝ ꯆꯣ ꯆꯣ ꯑꯗꯨ ꯍꯥꯏꯒꯦ ꯇꯧꯕꯅꯦ ꯊꯝꯃꯒꯦ